ꯑꯣ ꯍꯂꯣ ꯚꯥꯏ ꯑꯣ ꯍꯌꯦꯡ ꯊꯧꯕꯥꯜꯗ ꯐꯤꯂꯝ ꯌꯦꯡꯉꯨꯁꯦ ꯌꯦꯡꯉꯨꯁꯦ ꯍꯌꯦꯡ ꯐꯤꯂꯝ ꯐꯖꯕ ꯑꯃ ꯇꯧꯔꯤꯌꯦ ꯑꯧ ꯃꯤ ꯐꯖꯅ ꯃꯤ ꯃꯌꯥꯝ ꯌꯦꯡꯕ ꯆꯠꯅꯩ ꯍꯌꯦꯡ ꯌꯦꯡꯊꯣꯛꯎꯔꯁꯦ ꯑꯁ ꯁꯣꯗꯤ ꯑꯣ ꯊꯝꯃꯦ ꯊꯝꯃꯦ